ꯇ꯭ꯔꯦꯕꯦꯂꯤꯡ ꯍꯥꯏꯕ ꯃꯇꯝꯁꯤꯗ ꯑꯩꯈꯣꯏꯁꯦ ꯃꯤꯒꯤ ꯂꯝꯗ ꯑꯣꯏꯒꯦꯔꯥ ꯅꯠꯇ꯭ꯔꯒ ꯑꯅꯛꯄꯗ ꯑꯣꯏꯒꯦꯔꯥ ꯑꯊꯥꯞꯄꯗ ꯑꯣꯏꯒꯦꯔꯥ ꯑꯩꯈꯣꯏꯁꯦ ꯆꯦꯛꯁꯤꯟꯅ ꯆꯠꯄ ꯑꯃꯁꯦ ꯗꯔꯀꯥꯔ ꯑꯣꯏꯌꯦ ꯀꯔꯤꯒꯤꯔꯥ ꯍꯥꯏꯔꯒ ꯇꯥꯏꯕꯪ ꯃꯤꯒꯤ ꯋꯥꯈꯜꯂꯣꯟꯁꯦ ꯇꯣꯉꯥꯟ ꯇꯣꯉꯥꯟꯕꯅꯤ ꯈꯔꯅꯗꯤ ꯃꯥꯔꯀꯦꯠ ꯃꯅꯥꯛꯇꯔꯥ ꯂꯝꯕꯤꯗꯔꯥ ꯃꯤꯒꯤ ꯄꯣꯠ ꯍꯨꯔꯥꯟꯒꯦ ꯍꯥꯏꯅ ꯉꯥꯏꯕ ꯈꯔ ꯃꯤꯒꯤ ꯄꯣꯠ ꯂꯨꯠ ꯇꯧꯒꯦ ꯍꯥꯏꯅ ꯉꯥꯏꯕ ꯈꯔ ꯃꯤ ꯍꯥꯠꯀꯦ ꯍꯥꯏꯅ ꯉꯥꯏꯕ ꯈꯔ ꯃꯁꯥ ꯃꯁꯥꯒꯤ ꯗꯔꯀꯥꯔ ꯑꯣꯏꯕꯒꯤ ꯃꯇꯨꯡꯏꯟꯅ ꯃꯌꯥꯝ ꯂꯩꯕꯅꯤ ꯑꯗꯨꯅ ꯑꯩꯈꯣꯏꯁꯦ ꯂꯩꯖꯗꯦ ꯊꯝꯖꯗꯦ ꯍꯥꯏꯅ ꯈꯜꯂꯕꯁꯨ ꯑꯩꯈꯣꯏꯁꯦ ꯃꯔꯛ ꯃꯔꯛꯁꯦ ꯃꯤꯒꯤ ꯇ꯭ꯔꯦꯕꯦꯂꯤꯡꯗ ꯆꯠꯂꯒ ꯃꯤ ꯀꯔꯝꯍꯥꯏ ꯍꯤꯡꯕ꯭ꯔꯥ ꯍꯥꯏꯕꯁꯦ ꯑꯦꯛꯁꯄꯤꯔꯦꯟꯁ ꯇꯧꯔꯨꯕꯁꯨ ꯌꯥꯝ ꯗꯔꯀꯥꯔ ꯑꯣꯏꯌꯦ ꯑꯗꯨꯒ ꯇꯧꯕ ꯀꯥꯟꯁꯤꯗ ꯁꯨꯡꯆꯠ ꯆꯠꯇꯕ ꯃꯤꯁꯤꯡꯗꯤ ꯀꯔꯝꯍꯥꯏꯅ ꯁꯦꯞ ꯑꯣꯏꯅ ꯆꯠꯀꯦꯔꯥ ꯍꯥꯏꯕꯁꯦ ꯑꯥꯏꯗꯤꯌꯥ ꯀꯔꯤꯁꯨ ꯂꯩꯇꯦ ꯃꯣꯏꯅ ꯑꯦꯛꯖꯥꯝꯄꯜꯗ ꯂꯒꯦꯁ ꯃꯥꯡꯕ ꯈꯔ ꯄꯔꯁ ꯃꯥꯡꯕ ꯈꯔ ꯑꯥꯏꯗꯦꯟꯇꯤꯇꯤ ꯀꯥꯔꯠꯀꯨꯝꯕ ꯃꯥꯡꯕ ꯈꯔ ꯄꯩꯁꯥ ꯍꯨꯔꯥꯟꯕꯤꯈ꯭ꯔꯦ ꯍꯥꯏꯅ ꯍꯥꯏꯕ ꯈꯔ ꯐꯣꯟ ꯍꯨꯔꯥꯟꯕꯤꯈ꯭ꯔꯦ ꯍꯥꯏꯕ ꯈꯔ ꯄꯥꯎ ꯌꯥꯝ ꯂꯩꯌꯦ ꯑꯗꯨꯅ ꯑꯩꯈꯣꯏꯁꯦ ꯆꯠꯄ ꯀꯥꯟꯁꯤꯗ ꯆꯠꯇ꯭ꯔꯤꯉꯩꯗ ꯆꯠꯄꯁꯨ ꯗꯔꯀꯥꯔ ꯌꯥꯝ ꯑꯣꯏꯌꯦ ꯑꯗꯨꯅ ꯆꯠꯇ꯭ꯔꯤꯉꯩꯗꯁꯨ ꯆꯠꯀꯗꯧꯔꯤꯕ ꯃꯤ ꯃꯌꯥꯝꯁꯤꯉꯣꯟꯗ ꯁꯨꯃꯥꯏ ꯁꯨꯃꯥꯏ ꯇꯧꯒꯗꯧꯕꯅꯤ ꯁꯤꯃꯨꯛꯀꯤ ꯔꯤꯛꯁ ꯆꯥꯎꯕꯅꯦ ꯐꯖꯅ ꯆꯠꯀꯗꯧꯕꯅꯦ ꯄꯣꯠ ꯆꯩꯅ ꯁꯨꯃꯥꯏꯅ ꯊꯝꯒꯗꯧꯕꯅꯦ ꯑꯗꯨꯒ ꯃꯤꯁꯦ ꯄꯪꯊꯥ ꯊꯥꯖꯕ ꯌꯥꯗꯦ ꯍꯥꯏꯕꯁꯦ ꯆꯠꯇ꯭ꯔꯤꯉꯩꯗ ꯑꯦꯋ꯭ꯌꯥꯔ ꯐꯖꯅ ꯇꯧꯔꯒ ꯃꯤꯁꯤꯡꯁꯨ ꯅꯣꯂꯦꯖ ꯂꯩꯈ꯭ꯔꯕ ꯃꯇꯨꯡꯗ ꯇ꯭ꯔꯥꯕꯦꯂꯤꯡꯁꯦ ꯆꯠꯄꯅ ꯐꯩ ꯍꯥꯏꯕꯁꯦ ꯍꯥꯏꯅꯤꯡꯉꯤ